ꯑꯩꯅ ꯑꯍꯥꯟꯕ ꯀꯥꯞꯄ ꯐꯣꯇꯣꯁꯦ ꯑꯩꯒꯤ ꯏꯆꯥꯒꯤ ꯕꯥꯔꯗꯦꯗ ꯀꯥꯞꯄꯅꯤ ꯕꯥꯔꯗꯦꯗ ꯀꯥꯞꯄꯗꯨꯗ ꯑꯩꯅ ꯐꯦꯁꯕꯨꯛꯇ ꯐꯣꯇꯣꯁꯦ ꯊꯥꯒꯠꯄ ꯃꯇꯝꯗ ꯏꯃꯥꯟꯅꯕꯤ ꯃꯌꯥꯝ ꯏꯃꯥꯟꯅꯕ ꯃꯌꯥꯝꯅ ꯏꯁ ꯅꯪ ꯅꯆꯥꯒꯤ ꯕꯥꯔꯗꯦ ꯐꯣꯇꯣꯁꯤ ꯌꯥꯝ ꯐꯖꯩ ꯅꯆꯥꯁꯨ ꯌꯥꯝ ꯐꯖꯔꯦ ꯆꯍꯤ ꯀꯌꯥ ꯁꯨꯔꯒꯦ ꯈꯣꯠꯂꯒꯦꯅ ꯌꯥꯝꯅ ꯑꯩꯉꯣꯟꯗ ꯀꯃꯦꯟ ꯌꯥꯝ ꯄꯤꯔꯛꯑꯦ ꯌꯥꯝ ꯐꯖꯩꯑꯅ ꯌꯥꯝ ꯍꯥꯏꯕꯤꯔꯛꯑꯦ ꯃꯌꯥꯝꯅ ꯑꯗꯨꯒꯤ ꯃꯇꯨꯡꯗ ꯑꯃꯨꯛ ꯑꯩꯁꯦ ꯄꯤꯛꯅꯤꯛ ꯏꯀꯣ ꯒꯥꯔꯗꯦꯟꯗ ꯄꯤꯛꯅꯤꯛ ꯆꯠꯄ ꯀꯥꯟꯗ ꯑꯃꯨꯛ ꯐꯣꯇꯣ ꯀꯥꯞꯄꯦ ꯑꯗꯨꯗ ꯒꯥꯔꯗꯦꯟꯒꯤ ꯐꯖꯕꯗꯨꯗꯤ ꯒꯥꯔꯗꯦꯟꯅ ꯐꯖꯕꯗꯣ ꯑꯩꯒꯤ ꯀꯦꯃꯦꯔꯥꯒꯤ ꯀꯦꯞꯆꯔꯗꯨꯒ ꯐꯖꯩꯑꯅ ꯌꯥꯝ ꯀꯃꯦꯟ ꯌꯥꯝ ꯇꯧꯔꯛꯑꯦ ꯑꯗꯨꯒ ꯑꯩꯅꯁꯨ ꯐꯖꯩꯑꯅ ꯈꯟꯖꯩꯌꯦ ꯃꯤꯅꯁꯨ ꯌꯥꯝ ꯀꯃꯦꯟ ꯇꯧꯔꯛꯑꯦ ꯑꯗꯨꯒꯤ ꯃꯊꯪꯗ ꯑꯃꯨꯛ ꯑꯩꯅ ꯑꯉꯥꯡ ꯃꯌꯥꯝ ꯄꯨꯔꯒ ꯖꯨꯗ ꯆꯠꯄ ꯀꯥꯟꯗ ꯑꯃꯨꯛ ꯀꯥꯞꯄ ꯀꯥꯟꯗ ꯖꯨꯗ ꯑꯅꯧꯕ ꯁꯥ ꯀꯔꯤ ꯀꯔꯤ ꯈꯔꯁꯨ ꯍꯦꯟꯀꯠꯂꯝꯃꯦꯅ ꯑꯗꯨꯁꯤꯡꯗꯨꯁꯨ ꯀꯥꯞꯄꯦ ꯑꯗꯨ ꯃꯌꯥꯝꯅꯁꯨ ꯌꯥꯝ ꯐꯖꯩꯑꯅ ꯀꯩꯅꯣ ꯇꯧꯔꯒ ꯍꯥꯏꯔꯛꯑꯦ ꯑꯩ ꯑꯩꯅ ꯖꯨꯗ ꯆꯠꯄꯁꯦ ꯇꯨ ꯊꯥꯎꯖꯟ ꯇ꯭ꯋꯦꯟꯇꯤ ꯊ꯭ꯔꯤꯗ ꯀꯥꯞꯄꯅꯦ ꯌꯥꯝ ꯂꯦꯇꯦꯁꯀꯤ ꯑꯣꯏꯅ ꯑꯗꯨ ꯌꯥꯝ ꯐꯖꯩꯑꯅ ꯍꯥꯏꯕꯤꯔꯛꯑꯦ ꯑꯗꯨ ꯏꯀꯣ ꯒꯥꯔꯗꯦꯟꯗ ꯆꯠꯄꯁꯤ ꯇꯨ ꯊꯥꯎꯖꯟ ꯅꯥꯏꯟꯇꯤꯟꯗ ꯆꯠꯄꯅꯦ ꯑꯗꯨꯗꯨꯁꯨ ꯃꯌꯥꯝꯅ ꯑꯩꯒꯤ ꯐꯣꯇꯣꯁꯦ ꯌꯥꯝ ꯐꯖꯩꯑꯅ ꯍꯥꯏꯕꯤꯔꯛꯑꯦ ꯑꯗꯨꯗꯨꯅ ꯍꯥꯏꯔꯤꯕ ꯆꯍꯤꯁꯤꯡꯁꯤꯗ ꯑꯩ ꯁꯨꯝ ꯐꯣꯇꯣ ꯈꯔ ꯈꯔ ꯊꯥꯒꯠꯂꯦ ꯌꯥꯝ ꯇꯣꯏꯅ ꯊꯥꯒꯠꯄꯗꯤ ꯅꯠꯆꯗꯦ